ꯁꯥꯇ꯭ꯔꯁꯤꯡꯅ ꯂꯥꯏꯔꯤꯛ ꯇꯝꯕ ꯐꯪꯕꯗ ꯊꯦꯡꯅꯕ ꯑꯋꯥꯕꯁꯤꯡ ꯑꯗꯨꯗꯤ ꯑꯩꯈꯣꯏꯅ ꯄꯥꯝꯖꯕ ꯑꯃꯗꯤ ꯑꯩꯅ ꯀꯔꯤꯒꯨꯝꯕ ꯑꯃ ꯇꯧꯒꯦ ꯍꯥꯏꯅ ꯈꯟꯕ ꯃꯇꯝꯗ ꯇ꯭ꯌꯨꯁꯟꯕꯨ ꯆꯠꯀꯦꯅ ꯈꯜꯂꯒꯁꯨ ꯕꯦꯒ ꯂꯩꯔꯛꯇꯕ ꯃꯇꯝꯗ ꯕꯦꯒ ꯂꯩꯕꯤꯌꯨ ꯍꯥꯏꯔꯀꯥꯟꯗ ꯂꯩꯇꯦ ꯍꯥꯏꯔꯒ ꯑꯗꯨꯝ ꯇꯨꯃꯤꯟꯅ ꯂꯩꯊꯣꯛꯈꯤꯕ ꯑꯗꯨꯅ ꯃꯔꯝ ꯑꯣꯏꯔꯒ ꯂꯥꯏꯔꯤꯛ ꯂꯥꯏꯔꯤꯛ ꯇꯝꯕꯒꯤ ꯋꯥꯈꯜꯁꯦ ꯇꯝꯅꯤꯡꯉꯒꯁꯨ ꯑꯩꯈꯣꯏꯗ ꯅꯨꯡꯉꯥꯏꯇꯕ ꯅꯨꯡꯉꯥꯏꯇꯕ ꯐꯤꯜ ꯇꯧꯕꯗꯒꯤ ꯑꯩ ꯇꯝꯃꯔꯣꯏꯒꯦ ꯍꯥꯏꯕ ꯀꯌꯥ ꯑꯃꯁꯨ ꯂꯩ ꯑꯗꯨꯅ ꯃꯔꯝ ꯑꯣꯏꯔꯒ ꯁꯥꯇ꯭ꯔꯒꯤ ꯂꯥꯏꯔꯤꯛ ꯇꯝꯕ ꯃꯇꯝꯗ ꯑꯩꯈꯣꯏꯅ ꯅꯨꯡꯉꯥꯏꯇꯕ ꯀꯌꯥ ꯑꯃ ꯐꯤꯜ ꯇꯧꯏ ꯑꯩꯈꯣꯏꯅ ꯑꯄꯥꯝꯕ ꯄꯣꯠꯇꯨ ꯂꯩꯕꯤꯌꯨ ꯍꯥꯏꯔꯒꯁꯨ ꯂꯩꯕꯤꯗꯕ ꯑꯗꯨꯒ ꯀꯩꯅꯣꯝꯃ ꯇꯧꯒꯦ ꯍꯥꯏꯔꯒꯁꯨ ꯇꯧꯕ ꯍꯦꯛꯇ ꯌꯥꯗꯕ ꯁꯦꯜ ꯌꯥꯎꯗꯅ ꯇꯧꯕ ꯌꯥꯗꯕ ꯊꯕꯛꯁꯨ ꯀꯌꯥ ꯑꯃ ꯂꯩ ꯑꯗꯨꯕꯨ ꯂꯥꯏꯔꯤꯛ ꯇꯝꯕꯗꯗꯤ ꯄꯩꯁꯥ ꯌꯥꯝꯅ ꯆꯪꯏ ꯑꯗꯨꯕꯨ ꯑꯩꯈꯣꯏꯅ ꯑꯋꯥꯠꯄ ꯀꯌꯥ ꯑꯃ ꯍꯥꯏꯔꯒꯁꯨ ꯑꯋꯥꯠꯄ ꯑꯗꯨ ꯃꯦꯟꯈꯠꯄꯤꯅꯕ ꯂꯩꯇ꯭ꯔꯒꯗꯤ ꯑꯩꯅ ꯁꯥꯇ꯭ꯔ ꯑꯣꯏꯔꯒꯁꯨ ꯑꯩꯒꯤ ꯑꯋꯥꯕ ꯀꯌꯥ ꯑꯃꯁꯨ ꯑꯗꯨꯝ ꯐꯦꯁ ꯇꯧꯔꯒ ꯂꯩ ꯑꯗꯨꯅ ꯃꯔꯝ ꯑꯣꯏꯔꯒ ꯀꯅꯥꯒꯨꯝꯕꯅ ꯃꯇꯦꯡ ꯄꯥꯡꯕꯤꯔꯛꯑꯒꯗꯤ ꯑꯩꯒꯤ ꯅꯨꯡꯉꯥꯏꯇꯕ ꯑꯩꯒꯤ ꯀꯔꯤꯒꯨꯝꯕ ꯑꯩꯅ ꯐꯪꯖꯗꯕ ꯀꯌꯥ ꯑꯃꯗꯨꯁꯨ ꯐꯪꯉꯒꯗꯤ ꯑꯩꯉꯣꯟꯗ ꯀꯔꯤꯒꯨꯝꯕ ꯍꯔꯥꯎꯕ ꯑꯃ ꯏꯁꯥꯗ ꯐꯤꯜ ꯇꯧꯒꯅꯤ ꯑꯗꯨꯕꯨ ꯑꯌꯥꯝꯕꯅ ꯁꯥꯇ꯭ꯔ ꯑꯣꯏꯔꯤꯉꯩꯒꯤ ꯃꯇꯝꯗꯗꯤ ꯂꯥꯏꯔꯤꯛ ꯂꯩꯔꯛꯇꯕ ꯃꯇꯝꯗ ꯂꯥꯏꯔꯤꯛ ꯂꯥꯏꯔꯤꯛ ꯂꯩꯔꯒꯦꯅ ꯈꯜꯂꯒꯁꯨ ꯂꯥꯏꯔꯤꯛ ꯂꯩꯇꯕ ꯃꯇꯝ ꯌꯥꯎꯔꯛꯇꯕ ꯑꯗꯩ ꯁ꯭ꯀꯨꯜ ꯀꯥꯕ ꯃꯇꯝꯗ ꯂꯥꯏꯔꯤꯛ ꯌꯥꯎꯗꯅ ꯆꯠꯄ ꯃꯇꯝꯗ ꯑꯣꯖꯥꯁꯤꯡꯅ ꯆꯩꯕꯤꯕ ꯁꯤꯒꯤꯗꯃꯛꯇꯗꯤ ꯌꯥꯝ ꯅꯨꯡꯉꯥꯏꯇꯦ ꯂꯥꯏꯔꯤꯛꯀ ꯂꯩꯔꯒꯁꯨ ꯂꯥꯏꯔꯤꯛꯁꯦ ꯑꯩꯈꯣꯏꯅ ꯄꯨꯍꯧꯗꯕ ꯃꯇꯝꯗ ꯑꯣꯖꯥꯁꯤꯡꯅ ꯌꯥꯝꯅ ꯊꯤꯅꯒ ꯉꯥꯡꯕ ꯑꯗꯨꯒ ꯂꯥꯏꯔꯤꯛ ꯄꯨꯍꯧꯗꯕꯒꯤ ꯅꯨꯡꯉꯥꯏꯇꯕ ꯑꯗꯨꯒꯨꯝꯕ ꯀꯌꯥ ꯑꯃꯁꯨ ꯑꯋꯥꯕ ꯅꯪꯏ ꯑꯗꯨꯒꯤ ꯃꯊꯛꯇ

ꯁ꯭ꯀꯨꯜ ꯆꯠꯇꯕ ꯀꯌꯥ ꯑꯃꯁꯨ ꯂꯩ ꯑꯗꯨꯒ ꯄꯦꯟꯁꯤꯜ ꯄꯦꯟ ꯂꯩꯇꯕꯅ ꯃꯔꯝ ꯑꯣꯏꯔꯒ ꯁ꯭ꯀꯨꯜ ꯆꯠꯅꯤꯡꯉꯒꯁꯨ ꯁ꯭ꯀꯨꯜ ꯆꯠꯄ ꯐꯪꯗꯕꯁꯨ ꯂꯩ ꯅꯨꯡꯉꯥꯏꯇꯕ ꯀꯌꯥ ꯑꯃꯁꯤꯅ ꯑꯁꯤꯅ ꯃꯔꯝ ꯑꯣꯏꯔꯒ ꯑꯋꯥꯠꯄ ꯑꯋꯥꯕ ꯀꯌꯥ ꯑꯁꯦ ꯃꯁꯤꯅ ꯃꯥꯏꯌꯣꯛꯅꯔꯒ ꯑꯗꯨꯝ ꯂꯩ ꯑꯗꯨꯅ ꯁꯥꯇ꯭ꯔꯒꯤ ꯄꯨꯟꯁꯤꯗ ꯅꯨꯡꯉꯥꯏꯇꯕ ꯑꯋꯥꯕ ꯀꯌꯥ ꯑꯁꯤ ꯑꯁꯤꯒꯨꯝꯕ ꯀꯌꯥ ꯑꯃ ꯑꯗꯨꯝ ꯊꯦꯡꯅꯔꯒ ꯂꯩ ꯅꯣꯠꯕꯨꯛ ꯋꯥꯠꯄꯒꯤꯁꯨ ꯅꯨꯡꯉꯥꯏꯇꯕ ꯀꯔꯤꯒꯨꯝꯕ ꯑꯋꯥꯠꯄ ꯑꯃ ꯍꯦꯛ ꯂꯩꯕꯗ ꯀꯔꯤꯒꯨꯝꯕ ꯑꯃ ꯅꯨꯡꯉꯥꯏꯇꯕ ꯑꯃ ꯑꯗꯨꯝ ꯄꯣꯛꯏ ꯑꯣꯖꯥꯅ ꯀꯔꯤꯒꯨꯝꯕ ꯅꯪ ꯁꯤꯒꯤ ꯕꯣꯏꯁꯤ ꯅꯣꯠꯕꯨꯛꯁꯤꯗ ꯏꯒꯅꯨ ꯅꯣꯠꯕꯨꯛ ꯑꯃ ꯂꯩꯔꯒ ꯏꯌꯨ ꯍꯥꯏꯔꯒꯁꯨ ꯅꯣꯠꯕꯨꯛ ꯂꯩꯕ ꯉꯝꯗꯕ ꯃꯇꯝꯗ ꯌꯥꯝꯅ ꯅꯨꯡꯉꯥꯏꯇꯕ ꯑꯃ ꯄꯣꯛꯏ ꯁꯤꯅ ꯃꯔꯝ ꯑꯣꯏꯔꯒ ꯑꯣꯖꯥꯁꯤꯡꯅꯒ ꯊꯤꯅꯒ ꯉꯥꯡꯕꯤꯕ ꯑꯗꯨꯅ ꯃꯔꯝ ꯑꯣꯏꯔꯒ ꯁꯥꯇ꯭ꯔꯒꯤ ꯄꯨꯟꯁꯤꯗ ꯌꯥꯝꯅ ꯅꯨꯡꯉꯥꯏꯇꯕ ꯑꯃ ꯑꯋꯥꯕ ꯑꯃ ꯐꯪꯏ ꯑꯁꯤꯅ ꯃꯔꯝ ꯑꯣꯏꯔꯒ ꯁꯥꯇ꯭ꯔꯒꯤ ꯄꯨꯟꯁꯤꯗ ꯅꯨꯡꯉꯥꯏꯇꯕ ꯑꯋꯥꯕ ꯀꯌꯥ ꯑꯃ ꯃꯥꯌꯣꯛꯅꯔꯒ ꯂꯩ ꯑꯗꯨꯕꯨ ꯑꯩꯈꯣꯏ ꯏꯁꯥꯅ ꯀꯔꯤꯒꯨꯝꯕ ꯑꯃ ꯇꯧꯔꯒ ꯉꯝꯅꯕ ꯍꯣꯠꯅꯒꯗꯕꯅꯤ ꯍꯥꯏꯕꯁꯤ ꯁꯥꯇ꯭ꯔꯒꯤ ꯄꯨꯟꯁꯤꯗ ꯀꯔꯤꯒꯨꯝꯕ ꯑꯃ ꯇꯧꯗꯕ ꯌꯥꯗꯦ ꯉꯝꯗꯕ ꯌꯥꯗꯦ ꯍꯥꯏꯕ ꯋꯥꯈꯜ ꯑꯃ ꯊꯝꯒꯗꯕꯅꯤ ꯍꯥꯏꯅ ꯈꯜꯂꯤ